ꯑꯩꯈꯣꯏ ꯔꯨꯔꯦꯜ ꯑꯦꯔꯤꯌꯥꯂꯣꯝꯗ ꯐꯨꯠꯕꯣꯜ ꯁꯥꯟꯅꯕ ꯍꯥꯏꯁꯤꯔ ꯕꯣꯜꯂꯤꯕꯣꯜ ꯑꯣꯏꯁꯤꯔ ꯑꯦꯅꯤ ꯒꯦꯝꯁ ꯁꯥꯟꯅꯕꯁꯤ ꯌꯥꯝꯅ ꯏꯝꯄꯣꯔꯇꯦꯟ ꯑꯣꯏꯌꯦ ꯐꯤꯖꯤꯀꯦꯜꯂꯤ ꯌꯥꯝ ꯐꯤꯠ ꯑꯣꯏꯅ ꯄꯔꯁꯅꯦꯜ ꯄꯔꯁꯅꯦꯜꯂꯤ ꯂꯩꯕ ꯑꯣꯏꯌꯦ ꯑꯗꯨꯗꯒꯤ ꯑꯩꯈꯣꯏ ꯑꯩꯈꯣꯏ ꯗꯤꯁꯇ꯭ꯔꯤꯛꯇ ꯏꯁꯄꯣꯔꯠ ꯐꯦꯁꯤꯂꯤꯇꯤꯁꯤ ꯍꯥꯟꯅ ꯀꯔꯤꯁꯨ ꯂꯩꯇꯦ ꯌꯥꯗꯕꯅꯦ ꯑꯗꯨ ꯑꯣꯏꯔꯁꯨ ꯍꯧꯖꯤꯛꯀꯥꯟꯁꯦ ꯐꯨꯠꯕꯣꯜ ꯑꯣꯏꯒꯦꯔ ꯕꯣꯜꯂꯤ ꯑꯣꯏꯒꯦꯔ ꯐꯖꯅ ꯔꯟ ꯇꯧꯔꯒ ꯀꯂꯕ ꯀꯂꯕ ꯂꯩꯔꯒ ꯁꯥꯟꯅꯕꯒꯤꯗꯃꯛꯇ ꯗꯤꯁꯇ꯭ꯔꯤꯛꯀꯤ ꯏꯁꯄꯣꯔꯠ ꯑꯦꯁꯣꯁꯤꯌꯦꯁꯟ ꯈꯣꯏꯅ ꯂꯥꯏꯟ ꯀꯅꯦꯛꯁꯟꯗꯣ ꯐꯖꯅ ꯂꯩꯕꯒꯤꯗꯃꯛꯇ ꯑꯩꯈꯣꯏ ꯈꯨꯟꯒꯤ ꯃꯤ ꯑꯉꯥꯡꯁꯤꯡꯗꯣ ꯃꯄꯥꯟꯗ ꯊꯣꯛꯂꯒ ꯁꯥꯟꯅꯕ ꯑꯣꯄꯣꯔꯆꯨꯅꯤꯇꯤ ꯐꯪꯉꯦ ꯀꯂꯕ ꯑꯐꯕꯗ ꯆꯠꯂꯒ ꯁꯥꯟꯅꯕ ꯑꯣꯄꯣꯔꯆꯨꯅꯤꯇꯤ ꯐꯪꯉꯦ ꯑꯗꯨꯒꯤ ꯍꯧꯖꯤꯛ ꯀꯥꯟꯁꯦ ꯑꯩꯈꯣꯏ ꯔꯨꯔꯦꯜ ꯑꯦꯔꯤꯌꯥꯁꯨ ꯌꯥꯝ ꯕꯦꯅꯤꯐꯤꯁꯦꯜ ꯂꯩꯈ꯭ꯔꯦ